ꯄꯦꯁꯦꯟꯖꯔ ꯕꯁꯁꯦ ꯑꯩ ꯁꯟꯗꯣꯛꯅ ꯇꯥꯛꯄ ꯉꯝꯒꯅꯤ ꯕꯁ ꯄꯦꯁꯦꯟꯖꯔ ꯕꯁꯁꯤꯒꯤ ꯏꯍꯥꯟ ꯍꯥꯟꯅ ꯃꯃꯥꯡ ꯊꯪꯕ ꯁꯔꯨꯛꯁꯤꯗ ꯃꯃꯥꯡ ꯊꯪꯕ ꯁꯔꯨꯛꯀꯤ ꯌꯦꯠ ꯊꯪꯕ ꯖꯒꯥꯁꯦ ꯁꯤꯗ ꯗ꯭ꯔꯥꯏꯕꯔ ꯁꯤꯠ ꯍꯥꯏꯕ ꯑꯃ ꯂꯩꯔꯅꯤ ꯑꯗꯨꯒ ꯑꯣꯏ ꯊꯪꯕ ꯖꯒꯥꯁꯤꯗꯅ ꯄꯦꯁꯦꯟ ꯑꯁꯤꯗꯁꯨ ꯄꯦꯁꯦꯟꯖꯔ ꯁꯤꯠꯁꯦ ꯂꯩꯔꯅꯤꯕ ꯑꯗꯨꯗꯒꯤ ꯃꯈꯥ ꯑꯗꯨꯒꯤ ꯕꯁꯁꯤꯒꯤ ꯃꯌꯥꯏ ꯑꯗꯒꯤ ꯂꯣꯏꯔꯛꯄ ꯁꯤꯁꯦ ꯁꯤꯠ ꯇꯣꯈꯥꯏ ꯇꯣꯈꯥꯏꯕ ꯃꯁꯥ ꯄꯦꯁꯦꯟꯖꯔ ꯑꯃꯃꯝꯒꯤ ꯁꯤꯠ ꯂꯣꯏꯅ ꯄꯤ ꯏꯀꯣꯟ ꯀꯣꯟꯕ ꯑꯥꯒꯤ ꯃꯅꯨꯡꯒꯤ ꯃꯅꯤꯡꯒꯤ ꯁꯤꯠꯁꯤꯗꯅ ꯑꯁꯥꯡꯕ ꯑꯃ ꯂꯩ ꯑꯗꯨꯒ ꯃ ꯇꯣꯈꯥꯏ ꯇꯣꯈꯥꯏꯕ ꯁꯤꯠꯁꯤꯡꯁꯤꯒꯤ ꯃꯊꯛꯇ ꯄꯦꯁꯦꯟꯖꯔꯁꯤꯡꯗꯨꯒꯤ ꯄꯣꯠ ꯊꯝꯐꯝ ꯇꯣꯉꯥꯟ ꯇꯣꯉꯥꯟꯕ ꯐꯖꯅ ꯂꯣꯏꯅ ꯁꯦꯝ ꯁꯥꯔꯒ ꯂꯣꯏꯅ ꯊꯝꯃꯦ ꯑꯁꯤꯗꯁꯨ ꯅꯠꯇꯅ ꯕꯁꯁꯤꯒꯤ ꯃꯊꯛꯁꯤꯗꯁꯨ ꯄꯣꯠ ꯍꯥꯞꯐꯝ ꯑꯃꯁꯨ ꯐꯖꯅ ꯊꯝꯃꯦꯕ ꯑꯗꯒꯤ ꯄꯦꯁꯦꯟꯖꯔ ꯁꯤꯠꯁꯦ ꯅꯤꯡꯊꯤꯖꯅ ꯃꯤ ꯑꯃꯃꯝꯒꯤ ꯐꯝꯕ ꯌꯥꯕꯒꯤ ꯆꯥꯡꯗ ꯂꯣꯏꯅꯃꯛ ꯊꯝꯃꯦ ꯍꯧꯖꯤꯛꯇꯤ ꯄꯦꯁꯦꯟꯖꯔ ꯁꯤꯠꯁꯦ ꯊꯥꯏꯅꯗꯧꯅ ꯇꯧꯗꯔꯦ ꯆꯥꯎꯈꯠꯂꯛꯄꯒꯤ ꯃꯇꯨꯡ ꯏꯟꯅ ꯄꯦꯁꯦꯟꯖꯔ ꯁꯤꯠꯁꯤꯗꯁꯨ ꯇꯤꯕꯤꯒꯨꯝꯕ ꯑꯁꯤꯒꯨꯝꯕ ꯏꯁꯩ ꯇꯥꯕ ꯌꯥꯕ ꯁ꯭ꯄꯤꯀꯔꯒꯨꯝꯕ ꯁꯤ ꯃꯌꯥꯝ ꯑꯃ ꯍꯥꯞꯆꯤꯜꯂꯒ ꯃꯤꯠꯀꯤ ꯀꯨꯝꯍꯩ ꯑꯣꯏꯍꯜꯂꯦꯕ ꯄꯦꯁꯦꯟꯖꯔ ꯃꯌꯥꯝꯁꯤꯗꯁꯨ ꯑꯋꯥꯕ ꯑꯃꯠꯇꯁꯨ ꯄꯤꯗꯅ ꯐꯖꯅ ꯅꯨꯡꯉꯥꯏꯅ ꯑꯗꯨꯝ ꯆꯠꯍꯜꯂꯦ ꯂꯝꯕꯤ ꯆꯠꯄ ꯃꯇꯝꯗ ꯅꯨꯡꯉꯥꯏꯅ ꯑꯋꯥꯕ ꯑꯃꯠꯇ ꯄꯤꯗꯅ ꯆꯠꯍꯟꯕ ꯉꯝꯃꯦ ꯑꯗꯒꯤ ꯂꯝꯕꯤ ꯆꯠꯄ ꯃꯇꯝꯗ ꯄꯦꯁꯦꯟꯖꯔꯗ ꯈꯨꯗꯣꯡꯊꯤꯕꯁꯨ ꯅꯪꯒꯅꯤ ꯍꯥꯏꯅ ꯄꯥꯈꯠꯄꯗꯣ ꯍꯧꯖꯤꯛꯇꯤ ꯑꯃꯠꯇꯁꯨ ꯐꯥꯎꯍꯟꯗꯔꯦ ꯕꯁ ꯄꯦꯁꯦꯟꯖꯔ ꯕꯁꯁꯤꯗꯁꯨ ꯃꯈꯜ ꯃꯌꯥꯝ ꯑꯃ ꯈꯥꯏꯗꯣꯛꯑꯦ ꯃꯤꯅꯤ ꯕꯁ ꯀꯥꯏꯅ ꯑꯁꯤꯒꯨꯝꯕ ꯈꯥꯏꯗꯣꯛꯄꯁꯤ ꯅꯁꯨ ꯐꯩ ꯍꯥꯏꯅꯁꯨ ꯈꯜꯂꯦ ꯃꯤꯉꯣꯟꯗꯁꯨ ꯈꯨꯗꯣꯡꯆꯥꯕ ꯃꯌꯥꯝ ꯑꯃꯁꯨ ꯄꯤꯕꯤꯔꯦ ꯄꯦꯁꯦꯟꯖꯔ ꯕꯁ ꯂꯩꯔꯛꯄꯁꯤꯅ ꯍꯣꯏ ꯑꯩꯅ ꯕꯁꯇ ꯇ꯭ꯔꯥꯕꯦꯜ ꯇꯧꯕꯁꯦ ꯃꯌꯥꯝ ꯑꯃ ꯌꯥꯎꯔꯦ ꯑꯩꯅ ꯆꯠꯄ ꯃꯐꯝ ꯍꯥꯏꯔꯗꯤ ꯀꯣꯂꯦꯁꯀꯤ ꯇꯨꯔꯒꯨꯝꯕ ꯆꯠꯄꯗ ꯂꯩꯃꯔꯥꯝ ꯑꯗꯒꯤꯗꯤ ꯑꯟꯗ꯭ꯔꯣ ꯁꯤꯒꯨꯝꯕ ꯃꯌꯥꯝ ꯑꯃ ꯃꯐꯝ ꯃꯐꯝ ꯁꯤꯒꯨꯝꯕ ꯃꯌꯥꯝ ꯑꯃ ꯆꯠꯂꯦ ꯀꯣꯂꯦꯁꯀꯤ ꯇꯨꯔꯗ ꯄꯦꯁꯦꯟꯖꯔ ꯕꯁꯇ